ꯍꯜꯂꯣ ꯁꯤ ꯀꯔꯤ ꯂꯝꯗꯒꯤ ꯑꯣꯏꯕꯤꯔꯝꯅꯣ ꯀꯅꯥ ꯑꯣꯏꯕꯤꯔꯝꯅꯣ ꯑꯩ ꯑꯩ ꯃꯣꯔꯦ ꯗꯨꯀꯥꯟꯅꯦ ꯑꯧ ꯍꯥꯏꯕꯤꯔꯛꯑꯣ ꯃꯣꯔꯦꯗ ꯐꯤꯔꯣꯜ ꯌꯣꯟꯕ ꯗꯨꯀꯥꯟꯅꯦ ꯑꯩ ꯑꯣ ꯍꯪꯕꯤꯔꯛꯑꯣ ꯀꯔꯤ ꯀꯔꯤ ꯄꯣꯠꯅꯣ ꯃꯣꯄꯥꯛ ꯐꯤꯗꯛ ꯑꯃ ꯗꯕꯜ ꯑꯩꯈꯣꯏꯒꯤ ꯃꯄꯥꯟꯗ ꯏꯂꯥꯁꯇꯤꯛꯀ ꯌꯥꯎꯕꯤꯗꯣ ꯂꯤꯁꯤꯡ ꯑꯃ ꯑꯗꯨꯃꯥꯏ ꯄꯤꯌꯦ ꯔꯦꯁꯣꯟꯒꯤꯗꯣ ꯎꯝ ꯎꯝ ꯑꯧ ꯑꯗꯨꯅ ꯊ꯭ꯔꯤ ꯍꯟꯗ꯭ꯔꯦꯠ ꯑꯗꯨꯅ ꯆꯅꯤ ꯌꯥꯡꯈꯩ ꯇꯨ ꯍꯟꯗ꯭ꯔꯦꯠ ꯐꯤꯞꯇꯤ ꯎꯝ ꯋꯥꯏꯄꯔꯗꯣ ꯋꯥꯟ ꯐꯣꯔꯇꯤ ꯎꯝ ꯑꯗꯨꯝꯕꯗꯣ ꯑꯧ ꯑꯧ ꯑꯧ ꯑꯗꯨꯅ ꯑꯧ ꯑꯗꯨꯅ ꯆꯧꯉꯥ ꯄꯤ ꯑꯗꯣ ꯍꯥꯏꯔꯤꯕ ꯄꯣꯠꯁꯤꯡꯁꯦ ꯑꯥꯏꯇꯦꯝꯁꯤꯡꯁꯦ ꯑꯩ ꯂꯣꯏ ꯏꯁꯟꯖꯒꯦ ꯑꯗꯨꯒ ꯍꯌꯦꯡ ꯊꯥꯕꯤꯔꯛꯑꯣ ꯍꯥꯏꯕꯗꯣ ꯑꯗꯨꯝ ꯊꯥꯔꯛꯅꯅꯕꯗꯣ ꯑꯗꯨ ꯑꯇꯩ ꯑꯇꯩ ꯀꯩ ꯀꯩ ꯑꯥꯏꯇꯦꯝ ꯋꯥꯠꯂꯤꯒꯦ ꯀꯩꯀꯩ ꯍꯥꯏꯕꯤꯔꯛꯑꯣ ꯎꯝ ꯎꯝ ꯑꯧ ꯑꯧ ꯑꯧ ꯑꯗꯨꯁꯨ ꯆꯍꯨꯝ ꯄꯤꯌꯦ ꯆꯍꯨꯝ ꯎꯝ ꯈꯔ ꯑꯐꯕꯗꯣ ꯅꯠꯇꯦ ꯁꯤꯗꯤ ꯑꯩ ꯑꯁꯤ ꯑꯗꯨꯝ ꯀꯩꯅꯣ ꯍꯣꯏ ꯄꯩꯁꯥꯗꯣ ꯑꯗꯨꯝ ꯁꯤꯒꯤ ꯃꯃꯟꯗꯣ ꯇꯧꯔꯒ ꯑꯣꯟꯂꯥꯏꯟꯗ ꯇꯧꯔꯒ ꯑꯩ ꯑꯗꯨꯝ ꯊꯥꯖꯔꯛꯑꯒꯦ ꯑꯗꯨꯒ ꯑꯗꯨ ꯄꯩꯁꯥꯗꯨ ꯑꯗꯨꯝ ꯀꯥꯞꯊꯣꯛ ꯀꯥꯞꯁꯤꯟ ꯑꯗꯨꯝ ꯇꯧꯅꯔꯁꯤꯀꯣ ꯑꯗꯨꯒ ꯍꯧꯖꯤꯛꯀꯤ ꯍꯥꯏꯔꯤꯕ ꯑꯥꯏꯇꯦꯝꯁꯤ ꯂꯣꯏꯅ ꯑꯗꯨꯝ ꯊꯥꯔꯛꯀꯗꯕ ꯅꯠꯇ꯭ꯔꯥ ꯍꯣꯏ ꯍꯣꯏ ꯑꯗꯨꯗꯤ ꯁꯤꯒꯤ ꯑꯧ ꯍꯣꯏ ꯍꯣꯏ ꯎꯝ ꯎꯝ